ꯑꯩꯒꯤ ꯁ꯭ꯋꯤꯒꯤ ꯀꯥꯔꯠꯇꯒꯤ ꯆꯤꯀꯟ ꯄꯤꯖꯥ ꯑꯅꯤ ꯀꯣꯛ ꯑꯍꯨꯝ ꯆꯤꯀꯟ ꯔꯣꯜ ꯃꯔꯤ ꯇꯣꯕꯣꯀꯤ ꯑꯍꯨꯝ ꯆꯤꯀꯟ ꯀꯤꯝꯕꯥꯞ ꯃꯉꯥ ꯀꯣꯜ ꯀꯣꯐꯤ ꯑꯅꯤ ꯑꯁꯤ ꯀꯥꯔꯠꯇꯒꯤ ꯂꯧꯊꯣꯛꯈ꯭ꯔꯣ